ꯑꯩꯒꯤ ꯃꯐꯝꯗ ꯐꯪꯕ ꯄꯥꯎ ꯆꯦꯁꯤꯡ ꯍꯥꯏꯔꯕꯗꯤ ꯅꯍꯥꯔꯣꯜꯒꯤ ꯊꯧꯗꯥꯡ ꯄꯣꯛꯅꯐꯝ ꯍꯨꯌꯦꯟ ꯂꯟꯄꯥꯎ ꯁꯉꯥꯏ ꯑꯦꯛꯁꯄ꯭ꯔꯦꯁ ꯏꯆꯦꯜ ꯑꯦꯛꯁꯄ꯭ꯔꯦꯁ ꯑꯁꯤꯅꯆꯤꯡꯕꯅꯤ ꯑꯗꯨꯒ ꯑꯩꯅ ꯃꯌꯥꯝ ꯑꯁꯤꯗꯒꯤ ꯑꯩꯅ ꯁꯉꯥꯏ ꯑꯦꯛꯁꯄ꯭ꯔꯦꯁ ꯑꯁꯤꯕꯨ ꯂꯧꯏꯀꯣ ꯑꯗꯨꯒ ꯁꯉꯥꯏ ꯑꯦꯛꯁꯄ꯭ꯔꯦꯁꯁꯤꯗꯒꯤ ꯑꯩꯅ ꯈ꯭ꯋꯥꯏꯗꯒꯤ ꯄꯥꯝꯖꯕ ꯀꯂꯝ ꯍꯥꯏꯔꯒꯗꯤ ꯑꯩꯈꯣꯏꯒꯤ ꯅꯨꯄꯤꯒꯤ ꯃꯔꯝꯗꯀꯣ ꯍꯥꯏꯗꯤ ꯌꯥꯎꯔꯛꯄꯁꯦ ꯍꯥꯏꯗꯤ ꯑꯁꯤꯒꯨꯝꯕ ꯀꯂꯝꯅ ꯍꯦꯟꯅ ꯄꯥꯝꯖꯩꯕ ꯍꯥꯏꯗꯤ ꯁꯤꯒꯨꯝꯕꯁꯦ ꯄꯥꯕ ꯃꯇꯝꯗ ꯑꯩꯈꯣꯏꯒꯤ ꯏꯁꯥꯗꯀꯣ ꯃꯣꯇꯤꯚꯦꯁꯟ ꯀꯌꯥ ꯑꯃ ꯄꯤ ꯑꯗꯩꯗꯤ ꯁꯤꯒꯤ ꯀꯂꯝꯁꯤꯗꯅꯦ ꯑꯩꯈꯣꯏꯒꯤ ꯍꯧꯖꯤꯛ ꯍꯧꯖꯤꯛ ꯇꯧꯔꯤꯕ ꯀꯣ ꯍꯥꯏꯗꯤ ꯃꯥꯂꯦꯝꯗ ꯆꯠꯅꯔꯤꯕ ꯁꯤꯒꯨꯝꯕꯁꯦ ꯈꯔ ꯑꯗꯨꯝ ꯈꯪꯕ ꯉꯝꯃꯦꯕ ꯍꯥꯏꯗꯤ ꯅꯨꯄꯤꯒꯤ ꯑꯣꯏꯕ ꯀ꯭ꯔꯥꯏꯁꯤꯁ ꯀꯌꯥꯃ ꯊꯣꯛꯏꯗꯅꯀꯣ ꯑꯗꯨꯗꯨꯅ ꯑꯩꯈꯣꯏꯒꯤ ꯁꯤꯒꯤ ꯀꯂꯝꯁꯤꯗꯒꯤꯅꯦ ꯑꯩꯈꯣꯏꯒꯤ ꯅꯣꯂꯦꯖ ꯀꯌꯥ ꯑꯃ ꯂꯧꯁꯤꯟꯕ ꯉꯝꯃꯦ ꯑꯗꯨꯒ ꯑꯁꯤꯗꯁꯨ ꯅꯠꯇꯦ ꯑꯩꯈꯣꯏꯒꯤ ꯏꯁꯥꯗꯅꯦ ꯑꯩꯈꯣꯏꯒꯤ ꯊꯧꯅꯥ ꯄꯥꯡꯒꯜ ꯀꯌꯥ ꯑꯃꯁꯨ ꯍꯥꯞꯄꯦꯕ ꯍꯥꯏꯗꯤ ꯁꯤꯒꯨꯝꯕ ꯀꯂꯝ ꯄꯥꯕꯁꯤꯅꯀꯣ ꯑꯗꯨꯗꯨꯅ ꯑꯩꯅ ꯑꯩꯈꯣꯏꯒꯤ ꯁꯉꯥꯏ ꯑꯦꯛꯁꯄ꯭ꯔꯦꯁꯀꯤ ꯀꯂꯝ ꯃꯌꯥꯝ ꯑꯃ ꯄꯤꯊꯣꯔꯛꯄꯗ ꯑꯩꯈꯣꯏꯒꯤ ꯅꯨꯄꯤꯒꯤ ꯃꯔꯝꯗ ꯌꯥꯎꯔꯝꯕꯁꯦ ꯍꯥꯏꯗꯤ ꯁꯤꯁꯤꯅ ꯍꯦꯟꯅ ꯑꯩꯉꯣꯟꯗ ꯊꯋꯥꯏ ꯌꯥꯎꯕ ꯑꯗꯩꯗꯤ ꯍꯦꯟꯅ ꯄꯥꯕꯗ ꯅꯨꯡꯉꯥꯏꯖꯕ ꯑꯗꯩꯗꯤ ꯄꯨꯛꯅꯤꯡ ꯋꯥꯈꯜ ꯍꯦꯟꯅ ꯂꯨꯞꯆꯕ ꯑꯗꯨꯒꯨꯝꯕ ꯑꯃ ꯑꯣꯏ